ꯑꯩꯒꯤ ꯊꯕꯛ ꯃꯐꯝꯗ ꯊꯣꯛꯄ ꯋꯥꯊꯣꯛ ꯈꯔ ꯍꯥꯏꯔꯒꯗꯤ ꯑꯃꯁꯨꯡ ꯄꯟꯖꯔꯕꯗ ꯅꯣꯡꯃ ꯑꯩꯅ ꯑꯌꯨꯛ ꯑꯉꯟꯕꯗ ꯊꯕꯛ ꯀꯥꯔꯛꯄꯅꯤ ꯑꯩꯈꯣꯏ ꯊꯕꯛ ꯃꯐꯝꯒꯤ ꯁꯦꯀ꯭ꯌꯨꯔꯤꯇꯤꯗꯨ ꯒ꯭ꯌꯥꯟ ꯃꯥꯡꯗꯨꯅ ꯂꯩꯔꯝꯃꯤ ꯃꯗꯨꯗ ꯑꯩꯅ ꯃꯁꯤ ꯀꯔꯤ ꯇꯧꯔꯕꯖꯥꯠꯅꯣ ꯍꯥꯏꯗꯅ ꯌꯦꯡꯂꯨꯕꯗ ꯃꯥꯗꯤ ꯍꯥꯔꯠ ꯑꯦꯇꯦꯛ ꯇꯧꯔꯕꯖꯥꯠꯅꯤ ꯇꯥꯗꯨꯅ ꯃꯊꯟꯇ ꯂꯩꯔꯝꯃꯤ ꯀꯅꯥ ꯑꯃꯠꯇꯁꯨ ꯃꯅꯥꯛ ꯅꯛꯄꯗ ꯂꯩꯔꯝꯗꯦ ꯎꯁꯨ ꯎꯔꯝꯗꯦ ꯃꯗꯨꯗꯒꯤ ꯑꯩꯅ ꯃꯥꯗꯣ ꯃꯅꯨꯡꯐꯥꯎꯕ ꯊꯥꯡꯖꯤꯟꯕꯤꯗꯨꯅ ꯄꯨꯁꯤꯜꯂꯤ ꯑꯗꯨꯒ ꯃꯈꯥ ꯇꯥꯕ ꯂꯥꯏꯌꯦꯡꯅꯕ ꯍꯥꯏꯗꯅ ꯑꯦꯝꯕꯨꯂꯦꯟꯁ ꯀꯧꯗꯨꯅ ꯃꯍꯥꯛꯄꯨ ꯍꯣꯁꯄꯤꯇꯥꯜ ꯇꯥꯟꯅ ꯄꯨꯈꯤ